ꯑꯩꯒꯤ ꯑꯣꯏꯅ ꯈ꯭ꯋꯥꯏꯗꯒꯤ ꯊꯋꯥꯟꯃꯤꯆꯥꯛ ꯌꯦꯡꯕꯗ ꯈ꯭ꯋꯥꯏꯗꯒꯤ ꯅꯨꯡꯉꯥꯏꯈꯤꯕ ꯍꯥꯏꯔꯒꯗꯤ ꯑꯩꯈꯣꯏꯅ ꯁꯃꯔ ꯃꯇꯝꯗ ꯁꯃꯔꯒꯤ ꯁꯥꯔꯕ ꯃꯇꯝꯗꯨꯗ ꯑꯩꯈꯣꯏꯅ ꯁꯨꯃꯥꯡꯗ ꯐꯛ ꯊꯥꯔꯒ ꯑꯩꯈꯣꯏꯒꯤ ꯊꯋꯥꯟꯃꯤꯆꯥꯛꯇ ꯂꯣꯡꯅ ꯍꯤꯞꯄꯒ ꯌꯦꯡꯕ ꯑꯗ ꯊꯋꯥꯟꯃꯤꯆꯥꯛ ꯃꯊꯤ ꯍꯥꯏꯕꯗꯤ ꯁꯨꯇꯤꯡ ꯁ꯭ꯇꯥꯔꯁꯤꯡ ꯌꯦꯡꯕ ꯁꯤꯒꯨꯝꯕ ꯑꯗꯨꯒꯨꯝꯕ ꯃꯇꯝꯗꯨꯅꯦꯅ ꯂꯧꯏ ꯑꯗꯨꯒ ꯑꯩꯈꯣꯏꯒꯤ ꯊꯋꯥꯟꯃꯤꯆꯥꯛ ꯌꯦꯡꯕꯗ ꯈ꯭ꯋꯥꯏꯗꯒꯤ ꯅꯨꯡꯉꯥꯏꯕ ꯍꯥꯏꯔꯒꯗꯤ ꯊꯋꯥꯟꯃꯤꯆꯥꯛꯀꯤ ꯅꯨꯡꯗꯥꯡꯒꯤ ꯑꯃꯝꯕ ꯌꯥꯝꯅ ꯃꯝꯕ ꯅꯨꯡꯗꯥꯡ ꯊꯥ ꯊꯣꯛꯇꯕ ꯑꯃꯁꯨꯡ ꯀꯥꯂꯦꯟꯒꯤ ꯑꯣꯏꯕ ꯅꯨꯡꯗꯥꯡꯗꯨꯗ ꯌꯦꯡꯕꯁꯤꯅ ꯍꯦꯟꯅ ꯅꯨꯡꯉꯥꯏ